ꯑꯩꯍꯥꯛꯅ ꯀꯣ ꯑꯩꯍꯥꯛꯅ ꯏꯕꯒꯤ ꯃꯇꯥꯡꯁꯤꯗꯅꯦ ꯍꯥꯏꯗꯤ ꯑꯩꯈꯣꯏꯒꯤ ꯐꯦꯛꯁꯟꯁꯤꯗ ꯏꯕꯁꯤꯅ ꯍꯦꯟꯅ ꯑꯁꯨꯛꯀꯤ ꯃꯇꯤꯛ ꯄꯥꯝꯖꯩꯌꯦꯕ ꯑꯩꯅ ꯏꯕꯒꯤ ꯃꯇꯥꯡꯁꯦ ꯑꯗꯨꯒ ꯑꯩꯅ ꯍꯥꯏꯗꯤ ꯑꯩꯈꯣꯏꯒꯤ ꯅꯥꯠ ꯆꯠꯅꯕꯤ ꯑꯃꯗꯤ ꯑꯩꯈꯣꯏꯒꯤ ꯑꯩꯈꯣꯏꯒꯤ ꯅꯥꯠ ꯆꯠꯅꯕꯤ ꯑꯃꯗꯤ ꯑꯩꯈꯣꯏꯒꯤ ꯂꯝꯗꯝ ꯑꯁꯤꯗ ꯊꯣꯛꯈꯤꯕ ꯊꯧꯗꯣꯛ ꯋꯥꯊꯣꯛꯁꯤꯡꯕꯨ ꯑꯩꯈꯣꯏꯒꯤ ꯃꯤꯌꯥꯝꯗ ꯈꯪꯍꯟꯅꯤꯡꯕꯗꯒꯤ ꯑꯩꯅ ꯑꯩꯈꯣꯏꯒꯤ ꯁꯨꯃꯥꯏꯅ ꯁꯤꯒꯤ ꯂꯝꯁꯤꯗ ꯏꯕꯁꯦ ꯑꯩꯅ ꯍꯦꯟꯅ ꯄꯥꯝꯖꯕꯅꯦ ꯑꯗꯨꯒ ꯑꯩꯅ ꯈ꯭ꯋꯥꯏꯗꯒꯤ ꯄꯥꯝꯖꯕ ꯑꯏꯕ ꯍꯥꯏꯔꯒꯗꯤ ꯍꯤꯖꯝ ꯏꯔꯥꯕꯣꯠꯁꯦ ꯑꯩꯅ ꯈ꯭ꯋꯥꯏꯗꯒꯤ ꯍꯦꯟꯅ ꯄꯥꯝꯖꯕ ꯑꯗꯨꯒꯨꯝꯕ ꯔꯥꯏꯇꯔ ꯑꯃꯅꯦꯅ ꯑꯩ ꯍꯥꯏꯖꯅꯤꯡꯉꯤ ꯑꯗꯨꯒ ꯑꯩꯈꯣꯏꯒꯤ ꯍꯥꯏꯔꯤꯕ ꯑꯏꯕ ꯑꯁꯤꯗꯒꯤꯀꯣ ꯑꯩꯍꯥꯛꯅ ꯑꯁꯦꯡꯕ ꯊꯣꯛꯈꯤꯕ ꯊꯧꯗꯣꯛ ꯋꯥꯊꯣꯛꯁꯤꯡꯒꯤ ꯃꯇꯥꯡꯗ ꯋꯥꯔꯦꯡ ꯀꯔꯝꯅ ꯏꯒꯅꯤ ꯍꯥꯏꯕ ꯑꯩꯈꯣꯏ ꯋꯥꯔꯦꯡ ꯑꯃ ꯑꯩꯈꯣꯏꯒꯤ ꯑꯁꯦꯡꯕ ꯊꯣꯛꯈꯤꯕ ꯊꯧꯗꯣꯛ ꯋꯥꯊꯣꯛꯀꯤ ꯃꯇꯥꯡꯁꯤꯗꯀꯣ ꯋꯥꯔꯦꯡ ꯑꯃ ꯀꯔꯝꯅ ꯏꯒꯅꯤ ꯃꯇꯧ ꯀꯔꯝꯅ ꯃꯄꯨꯡ ꯐꯥꯍꯟꯒꯅꯤ ꯍꯥꯏꯕꯒꯤ ꯅꯣꯂꯦꯖꯁꯦ ꯑꯏꯕꯁꯤꯗꯒꯤ ꯑꯩꯅ ꯇꯝꯖꯕ ꯉꯝꯖꯩ ꯍꯥꯏꯕꯁꯤ ꯑꯃ ꯑꯩ ꯍꯥꯏꯖꯅꯤꯡꯉꯤ ꯅꯣꯂꯦꯖ ꯂꯧꯕ ꯉꯝꯖꯕꯗꯣ ꯃꯥꯒꯤ ꯋꯥꯔꯦꯡ ꯃꯥꯒꯤ ꯁꯩꯔꯦꯡ ꯄꯥꯔꯒ ꯑꯩꯅꯁꯨ ꯃꯇꯧ ꯀꯔꯝꯅ ꯑꯩꯈꯣꯏꯒꯤ ꯂꯝꯗꯝꯁꯤꯗ ꯊꯣꯛꯈꯤꯕ ꯊꯧꯗꯣꯛ ꯋꯥꯊꯣꯛꯁꯤꯡꯗ ꯌꯨꯝꯐꯝ ꯑꯣꯏꯔꯒ ꯑꯩꯅ ꯋꯥꯔꯦꯡ ꯁꯩꯔꯦꯡ ꯀꯃꯥꯏꯅ ꯏꯒꯅꯤ ꯍꯥꯏꯕꯗꯣ ꯑꯏꯕꯁꯤꯒꯤ ꯇꯣꯉꯥꯟ ꯇꯣꯉꯥꯟꯕ ꯁꯩꯔꯦꯡ ꯀꯌꯥ ꯑꯃ ꯋꯥꯔꯦꯡ ꯀꯌꯥ ꯑꯃ ꯂꯩꯔꯤ ꯍꯥꯏꯔꯤꯕꯁꯤꯡꯁꯤ ꯄꯥꯔꯨꯔꯒ ꯑꯩꯅꯁꯨ ꯑꯩꯒꯤ ꯏꯕꯒꯤ ꯃꯇꯥꯡꯁꯤꯗ ꯑꯩꯅ ꯏꯖꯕꯒꯤ ꯃꯇꯥꯡꯁꯤꯗꯁꯨ ꯑꯏꯕꯁꯤꯡꯁꯤꯗꯒꯤ ꯑꯩꯅ ꯅꯣꯂꯦꯖ ꯀꯌꯥ ꯑꯃ ꯂꯧꯕ ꯉꯝꯖꯩ ꯃꯁꯤꯒꯤꯗꯃꯛꯇ ꯑꯩꯅ ꯑꯏꯕꯁꯦ ꯑꯁꯨꯛꯀꯤ ꯃꯇꯤꯛ ꯄꯥꯝꯖꯩ